ꯑꯩꯅ ꯍꯧꯖꯤꯛ ꯂꯩꯔꯤꯕ ꯂꯩꯀꯥꯏꯁꯦ ꯑꯩꯈꯣꯏꯒꯤ ꯂꯩꯀꯥꯏꯁꯤꯗ ꯗꯣꯛꯇꯔ ꯃꯉꯥ ꯂꯩ ꯑꯅꯥ ꯂꯥꯌꯦꯡꯁꯤꯡꯒꯤ ꯊꯧꯃꯤꯁꯤꯡꯕꯨ ꯇ꯭ꯔꯦꯅꯤꯡ ꯄꯤꯕ ꯃꯍꯩꯔꯣꯏ ꯃꯍꯩꯁꯪꯁꯤꯡ ꯃꯇꯤꯛ ꯆꯥꯅ ꯂꯩꯕꯥꯛ ꯑꯁꯤꯗ ꯂꯩꯇꯦ ꯑꯗꯣ ꯂꯩꯔꯤꯕ ꯈꯔꯁꯤꯡꯁꯤ ꯃꯤꯡ ꯄꯟꯖꯕ ꯇꯥꯔꯒꯗꯤ ꯏꯟꯁꯇꯤꯇ꯭ꯌꯦꯁꯟꯁꯤꯡꯁꯤ ꯃꯃꯤꯡ ꯄꯟꯖꯕ ꯇꯥꯔꯒꯗꯤ ꯔꯤꯝꯁ ꯖꯦꯅꯤꯝꯁ ꯑꯗꯨꯒ ꯁꯤꯖ ꯑꯗꯨꯒ ꯅꯔꯁꯤꯡ ꯀꯣꯂꯦꯁꯁꯤꯡ ꯂꯩꯔꯤꯕ ꯁꯤ ꯈꯔꯁꯤ ꯍꯥꯏꯖꯅꯤꯡꯉꯤ